ꯌꯥꯝ ꯍꯣꯡꯉꯦ ꯍꯣꯖꯤꯛ ꯑꯩꯈꯣꯏ ꯃꯥꯂꯦꯝꯁꯦ ꯐꯖꯅ ꯍꯣꯡꯉꯦ ꯀꯔꯤꯒꯤꯅꯣ ꯍꯥꯏꯕ ꯃꯇꯝꯗ ꯑꯩꯈꯣꯏꯅ ꯃꯤꯁꯤ ꯁꯨꯝ ꯍꯤꯡꯉꯛꯄꯅ ꯃꯔꯝ ꯑꯣꯏꯅ ꯃꯤꯒꯤ ꯗꯔꯀꯥꯔ ꯑꯣꯏꯕꯁꯤ ꯌꯥꯝ ꯃꯔꯨ ꯑꯣꯏꯕ ꯃꯔꯝ ꯑꯣꯏꯔꯒ ꯑꯩꯈꯣꯏ ꯑꯤꯟꯚꯥꯏꯔꯣꯟꯃꯦꯟꯁꯦ ꯑꯩꯈꯣꯏꯅ ꯀꯣꯛꯊꯣꯛꯑꯒ ꯃꯤꯒꯤ ꯃꯤ ꯇꯥꯁꯤꯟꯅꯕ ꯍꯣꯠꯅꯔꯛꯄ ꯑꯃꯗꯤ ꯃꯤꯒꯤ ꯃꯤ ꯌꯥꯝꯈꯠꯂꯛꯄꯒꯤ ꯃꯔꯝ ꯑꯣꯏꯅ ꯑꯩꯈꯣꯏꯒꯤ ꯁꯤꯖꯤꯟꯅꯕ ꯑꯦꯟꯁꯦꯟꯁꯤꯑꯦꯜ ꯑꯥꯏꯇꯦꯝꯁꯦ ꯗꯔꯀꯥꯔ ꯑꯣꯏꯔꯛꯄꯅ ꯃꯔꯝ ꯑꯣꯏꯗꯨꯅ ꯑꯩꯈꯣꯏꯅ ꯗꯤꯐꯣꯔꯦꯁꯇꯦꯁꯟꯒꯨꯝꯕ ꯃꯌꯥꯝ ꯑꯃ ꯇꯧꯔꯒ ꯎ ꯋꯥ ꯌꯥꯟꯊꯠꯂꯒ ꯑꯩꯈꯣꯏꯒꯤ ꯂꯩꯐꯝ ꯆꯥꯐꯝ ꯑꯃꯗꯤ ꯆꯤꯟꯖꯥꯛꯀꯨꯝꯕ ꯐꯨꯗꯀꯨꯝꯕ ꯊꯥꯅꯉꯥꯏꯗꯃꯛꯇ ꯎꯁꯤ ꯌꯥꯟꯊꯠꯂꯒ ꯏꯟꯚꯥꯏꯔꯣꯟꯃꯦꯟꯁꯤꯗ ꯗꯤꯐꯣꯔꯦꯁꯇ꯭ꯔꯦꯁꯟ ꯃꯌꯥꯝ ꯑꯃ ꯇꯧꯔꯒ ꯇꯧꯕꯅ ꯃꯔꯝ ꯑꯣꯏꯗꯨꯅ ꯑꯩꯈꯣꯏ ꯀ꯭ꯂꯥꯏꯃꯦꯠꯇ ꯆꯦꯟꯁ ꯃꯌꯥꯝ ꯑꯃꯁꯨ ꯇꯧꯏ ꯑꯩꯈꯣꯏ ꯏꯪꯉꯒꯅ ꯌꯥꯝꯅ ꯏꯪꯕ ꯁꯥꯔꯒꯅ ꯌꯥꯝ ꯁꯥꯔꯒ ꯑꯗꯨꯝꯃꯥꯏꯅ ꯏꯟꯚꯥꯏꯔꯣꯟꯃꯦꯟꯁꯤꯗ ꯏꯐꯦꯛ ꯂꯩꯕꯗꯒꯤ ꯀ꯭ꯂꯥꯏꯃꯦꯠ ꯆꯦꯟꯁꯀꯨꯝꯕ ꯃꯌꯥꯝ ꯑꯃ ꯂꯥꯛꯑꯦ ꯑꯗꯨꯗꯩ ꯏꯁꯤꯡꯗ ꯄꯣꯂꯨꯁꯟ ꯃꯌꯥꯝ ꯑꯃ ꯊꯣꯛꯂꯛꯄ ꯏꯁꯤꯡꯁꯦ ꯑꯩꯈꯣꯏꯅ ꯁꯤꯖꯤꯟꯅꯔꯒ ꯋꯦꯁ ꯃꯦꯇꯦꯔꯦꯜꯁꯦ ꯐꯖꯅ ꯊꯥꯗꯣꯛꯇꯕꯒꯤ ꯇꯨꯔꯦꯜꯗ ꯆꯥꯝꯁꯤꯟ ꯈꯣꯠꯆꯤꯟ ꯇꯧꯕꯗꯒꯤ ꯑꯩꯈꯣꯏꯅ ꯏꯁꯤꯡꯁꯨ ꯐꯖꯅ ꯁꯤꯖꯤꯟꯅꯕ ꯉꯝꯗꯕ ꯄꯤꯌꯣꯔ ꯋꯥꯇꯔꯒꯨꯝꯕ ꯑꯗꯨꯗꯒꯤ ꯑꯦꯌꯔꯗꯁꯨ ꯁꯦꯡꯖꯤꯜꯂꯛꯇꯕ ꯑꯩꯈꯣꯏꯅ ꯃꯤꯑꯣꯏꯕꯅ ꯁꯤꯖꯤꯟꯅꯔꯤꯕ ꯄꯣꯠ ꯃꯈꯩꯁꯤꯅ ꯑꯦꯌꯔꯗꯁꯨ ꯀꯟꯇꯥꯃꯤꯅꯦꯠ ꯇꯧꯔꯒ ꯐꯠꯇꯕ ꯃꯌꯥꯝ ꯑꯃ ꯑꯦꯌꯥꯔ ꯄꯨꯂꯨꯁꯟ ꯋꯥꯇꯔ ꯄꯨꯂꯨꯁꯟ ꯃꯌꯥꯝ ꯑꯃ ꯊꯣꯍꯜꯂꯒ ꯑꯩꯈꯣꯏꯒꯤ ꯑꯦꯟꯚꯥꯏꯔꯣꯟꯃꯦꯟꯁꯤꯗ ꯏꯐꯦꯛ ꯌꯥꯝ ꯇꯧꯔꯦ ꯑꯁꯤꯗꯒꯤ ꯑꯩꯈꯣꯏꯅ ꯂꯩꯅꯥ ꯃꯈꯜ ꯃꯌꯥꯝ ꯑꯃꯁꯨ ꯄꯣꯛꯂꯛꯑꯦ ꯑꯀꯤ ꯑꯀꯤꯕ ꯂꯩꯅꯥ ꯃꯌꯥꯝ ꯑꯃꯁꯨ ꯄꯣꯛꯂꯛꯇꯨꯅ ꯑꯩꯈꯣꯏ ꯃꯤꯑꯣꯏꯕꯁꯤ ꯌꯥꯝ ꯃꯥꯡꯍꯜꯂꯦ ꯑꯗꯨꯒ ꯑꯦꯟꯚꯥꯏꯔꯦꯟꯃꯦꯟꯗꯁꯨ ꯌꯥꯝ ꯆꯦꯟꯁ ꯇꯧꯍꯜꯂꯦ ꯑꯁꯤꯅ